ꯀꯨꯝꯃꯩ ꯂꯥꯏꯅꯤꯡꯒ ꯁꯨꯝ ꯃꯔꯤ ꯂꯩꯅꯅ ꯑꯩꯅ ꯁꯨꯝ ꯁꯤꯡꯈꯤꯕ ꯃꯨꯔꯇꯤ ꯍꯥꯏꯇꯥꯔꯒꯗꯤ ꯀꯣ ꯑꯩꯈꯣꯏꯒꯤ ꯏꯃꯥ ꯏꯃꯣꯏꯅꯨꯒꯤ ꯃꯨꯔꯇꯤ ꯑꯁꯤꯅꯤ ꯑꯗꯣ ꯏꯃꯥ ꯏꯃꯣꯏꯅꯨꯒꯤ ꯃꯨꯔꯇꯤꯁꯦ ꯑꯩ ꯑꯍꯥꯟꯕꯗꯗꯤ ꯑꯩ ꯁꯦꯝꯕ ꯍꯩꯇꯦ ꯑꯗꯨꯕꯨ ꯏꯁꯣꯔꯁꯤꯕꯨꯗꯤ ꯑꯩꯅ ꯁꯨꯝ ꯌꯥꯝ ꯄꯥꯝꯖꯕ ꯑꯃꯗꯤ ꯅꯨꯡꯁꯤꯕꯗꯤ ꯑꯣꯏꯖꯕꯀꯣ ꯑꯗꯨꯅ ꯃꯥꯒꯤ ꯃꯨꯔꯇꯤꯒꯤ ꯁꯦꯝꯗ꯭ꯔꯤꯉꯩ ꯃꯃꯥꯡꯗ ꯑꯍꯥꯟꯕꯗ ꯑꯩꯈꯣꯏꯒꯤ ꯄꯣꯁꯇ꯭ꯔꯒꯨꯝꯕꯁꯦ ꯄꯣꯁꯇ꯭ꯔꯒꯨꯝꯕꯗꯖꯁꯨ ꯑꯗꯨꯝ ꯌꯥꯝꯅ ꯂꯩ ꯍꯥꯏꯇꯥꯔꯦꯀꯣ ꯃꯈꯜ ꯃꯈꯜ ꯑꯗꯨꯃꯥꯏꯅ ꯑꯗꯣ ꯃꯥꯒꯤ ꯄꯣꯁꯇ꯭ꯔꯁꯦ ꯑꯍꯥꯟꯕꯗ ꯑꯩ ꯌꯦꯡꯉꯦ ꯌꯦꯡꯉꯒ ꯁꯨꯝ ꯆꯦꯗ ꯌꯦꯛꯄ ꯈꯣꯠꯄ ꯑꯗꯨꯃꯥꯏꯅ ꯇꯧꯔꯒ ꯑꯍꯥꯟꯕꯗ ꯑꯩ ꯌꯥꯝ ꯇꯧꯔꯝꯃꯦ ꯑꯗꯨꯒ ꯇꯧꯔꯝꯃꯕ ꯃꯇꯨꯡꯗꯒꯤꯗꯤ ꯑꯈꯪ ꯑꯍꯩꯁꯤꯡ ꯁꯨꯝ ꯑꯩ ꯇꯥꯟꯅꯔꯦ ꯀꯣꯟꯅꯗꯤ ꯑꯩꯅ ꯁꯨꯝ ꯑꯗꯨꯒꯨꯝꯕꯒꯤ ꯁꯦꯝꯅꯤꯡꯕꯒꯤ ꯁꯥꯅꯤꯡꯕꯒꯤ ꯑꯩꯉꯣꯟꯗ ꯁꯨꯝ ꯑꯗꯨꯝ ꯋꯥꯈꯟꯗ ꯑꯗꯨꯝ ꯐꯥꯎꯕꯗꯣ ꯑꯗꯨ ꯐꯥꯎꯔꯛꯄꯗꯒꯤꯗꯤ ꯑꯩꯁꯦ ꯀꯩꯅꯣ ꯑꯣꯏꯅ ꯁꯨꯝ ꯈꯜꯂꯛꯄ ꯁꯥꯔꯒꯦ ꯀꯥꯏꯅꯒ ꯁꯨꯝ ꯈꯜꯂꯛꯄꯗꯣ ꯑꯗꯨꯃꯥꯏꯅ ꯈꯜꯂꯛꯄꯗꯩꯗꯤ ꯑꯩ ꯁꯥꯕ ꯍꯩꯕ ꯑꯈꯪ ꯑꯍꯩꯁꯤꯡ ꯃꯌꯥꯝ ꯑꯃ ꯇꯥꯟꯅꯔꯦ ꯑꯗꯨꯒ ꯇꯥꯟꯅꯔ ꯃꯇꯨꯡꯗ ꯃꯣꯏꯁꯨ ꯇꯥꯛꯄꯤꯔꯦ ꯃꯥꯗꯤ ꯁꯨꯃꯥꯏꯅ ꯂꯩꯈꯣꯝꯅ ꯁꯥꯒꯗꯕꯅꯤ ꯑꯗꯒꯤ ꯂꯩꯈꯣꯝꯖꯤ ꯁꯤꯒꯤ ꯆꯥꯡ ꯂꯧꯒꯗꯕꯅꯤ ꯁꯨꯃꯥꯏꯅ ꯁꯦꯝꯒꯗꯕꯅꯤ ꯁꯦꯝꯕ ꯁꯥꯕ ꯂꯣꯏꯔ ꯃꯇꯨꯡꯗ ꯁꯨꯃꯥꯏꯅ ꯀꯪꯍꯟꯒꯗꯕꯅꯤ ꯀꯥꯏꯅꯒ ꯃꯣꯏꯅ ꯁꯨꯝ ꯇꯥꯛꯄꯤꯔꯦꯀꯣ ꯑꯩꯉꯣꯟꯗ ꯇꯥꯛꯄꯤꯕꯗꯨꯒꯤ ꯃꯇꯨꯡꯗꯒꯤꯗꯤ ꯑꯩꯁꯨ ꯃꯣꯏꯅ ꯇꯥꯛꯄꯤꯕꯒꯤ ꯄꯣꯠꯇꯣ ꯈꯔ ꯈꯔ ꯁꯨꯝ ꯁꯥꯕ ꯍꯧꯔꯦ ꯑꯗꯣ ꯍꯧꯕꯗꯒꯤꯗꯤ ꯑꯍꯥꯟꯕꯗꯒꯤꯗꯤ ꯌꯥꯝꯅꯃꯛ ꯐꯖꯕ ꯑꯣꯏꯗ꯭ꯔꯒꯁꯨ ꯃꯥꯒꯤ ꯁꯦꯞꯇꯨꯃꯛ ꯇꯥꯕ ꯉꯝꯗ꯭ꯔꯒꯁꯨ ꯁꯥꯕꯗꯤ ꯑꯗꯨꯝ ꯍꯩꯔꯛꯑꯦ ꯍꯥꯏꯇꯥꯔꯦꯀꯣ ꯑꯗꯨꯒ ꯁꯥꯕ ꯍꯩꯔꯕ ꯃꯇꯨꯡꯗꯒꯤꯗꯤ ꯑꯗꯨꯝ ꯈꯔ ꯃꯇꯝ ꯈꯔ ꯈꯔ ꯈꯔ ꯁꯨꯝ ꯁꯥꯔꯛꯄꯗꯒꯤꯗꯤ ꯑꯩꯒꯤ ꯑꯦꯛꯁꯄꯔꯤꯌꯦꯟꯁꯇꯨꯒꯤ ꯃꯇꯨꯡ ꯏꯟꯅ ꯑꯩ ꯑꯗꯨꯝ ꯍꯧꯖꯤꯛꯇꯤ ꯃꯌꯥꯝ ꯍꯩꯔꯦ ꯑꯗꯒꯤ ꯍꯩꯔꯕꯅꯤꯅ ꯗꯨꯝ ꯑꯩ ꯃꯌꯥꯝꯒꯤ ꯐꯤꯠꯕꯦꯛꯇꯁꯨ ꯑꯗꯨꯝ ꯑꯁ ꯅꯪꯅ ꯇꯧꯕꯁꯤꯗꯤ ꯌꯥꯝ ꯐꯖꯩ ꯑꯗꯒꯤ ꯅꯪꯅ ꯁꯤꯕꯣꯛꯀꯤ ꯆꯥꯡꯗ ꯍꯩ ꯃꯤꯅ ꯇꯧꯕꯒ ꯅꯪꯅ ꯇꯧꯕꯒ ꯌꯥꯝ ꯈꯦꯅꯩ ꯅꯪꯅ ꯇꯧꯕꯁꯤꯅ ꯁꯨꯃꯥꯏꯅ ꯐꯖꯕ ꯍꯦꯜꯂꯤ ꯈꯣꯠꯂꯤ ꯀꯥꯏꯅꯒ ꯁꯨꯝ ꯃꯌꯥꯝꯅꯁꯨ ꯑꯩꯉꯣꯟꯗ ꯑꯗꯨꯃꯥꯏꯅ ꯌꯥꯝ ꯁꯨꯝ ꯇꯥꯕꯗ ꯅꯨꯉꯥꯏꯕ ꯀꯝꯃꯦꯟ ꯃꯌꯥꯝ ꯑꯃ ꯄꯤꯕꯤꯔꯛꯄꯗꯒꯤ ꯍꯧꯖꯤꯛꯇꯤ ꯑꯩ ꯁꯨꯝ ꯌꯥꯝ ꯍꯔꯥꯎꯏ ꯍꯥꯏꯇꯥꯔꯦ ꯑꯗꯨꯒꯤꯁꯨ ꯃꯊꯛꯇ ꯑꯃꯨꯛ ꯁꯥꯔꯤꯕ ꯄꯣꯠꯆꯩꯁꯤꯡꯗꯣ ꯁꯨꯝ ꯌꯣꯜꯂꯒ ꯑꯩꯒꯤ ꯏꯃꯨꯡ ꯃꯅꯨꯡ ꯄꯨꯅꯕꯒꯤ ꯑꯗꯒꯤ ꯈꯤꯇꯪ ꯑꯣꯏꯔꯁꯨ ꯑꯩꯒꯤ ꯄꯩꯁꯥ ꯊꯣꯛꯄꯒꯤ ꯂꯝꯕꯤ ꯑꯃ ꯂꯩꯕꯁꯦ ꯑꯩ ꯑꯗꯨꯛꯀꯤ ꯃꯇꯤꯛ ꯅꯨꯉꯥꯏꯖꯩ ꯍꯥꯏꯅ ꯑꯩ ꯊꯝꯖꯒꯦ